ꯑꯩꯅ ꯑꯉꯥꯡ ꯑꯣꯏꯔꯤꯉꯩꯒꯤ ꯍꯧꯖꯤꯛ ꯐꯥꯎꯕꯒꯤ ꯃꯔꯝꯁꯤꯗ ꯆꯤꯡꯗ ꯆꯠꯄꯒꯤ ꯋꯥꯔꯤ ꯑꯝꯇ ꯂꯤꯖꯒꯦ ꯑꯩꯅ ꯑꯉꯥꯡ ꯑꯣꯏꯔꯤꯉꯩꯗ ꯑꯩꯈꯣꯏꯁꯤ ꯀ꯭ꯂꯥꯁ ꯊ꯭ꯔꯤ ꯐꯣꯔ ꯇꯝꯂꯛꯄ ꯑꯗꯨꯋꯥꯏꯗ ꯆꯤꯡꯗ ꯁꯤꯡ ꯌꯥꯟꯕ ꯆꯠꯂꯤ ꯆꯤꯡꯗ ꯁꯟꯖꯦꯂꯩꯒꯨꯝꯕ ꯀꯔꯤ ꯍꯥꯏꯅꯤ ꯕꯣꯔꯣꯏ ꯍꯧꯏ ꯁꯤꯡ ꯌꯥꯟꯕ ꯂꯣꯏꯔꯒ ꯑꯩꯈꯣꯏꯅ ꯉꯥꯏꯍꯥꯛ ꯄꯣꯊꯥꯕ ꯑꯣꯏꯅ ꯐꯝꯃꯤ ꯑꯗꯨꯒ ꯁꯟꯖꯦꯂꯩꯒꯨꯝꯕ ꯕꯣꯔꯣꯏꯒꯨꯝꯕꯁꯤ ꯆꯥꯏ ꯑꯗꯒꯤꯗꯤ ꯃꯇꯝ ꯈꯔ ꯆꯥꯎꯈꯠꯂ ꯀꯥꯟꯗꯗꯤ ꯑꯩꯈꯣꯏꯒꯤ ꯆꯤꯡꯗ ꯑꯩꯈꯣꯏꯒꯤ ꯃꯩꯇꯩ ꯆꯩꯔꯥꯎꯕꯅ ꯑꯃ ꯂꯩ ꯁꯖꯤꯕꯨꯒꯤ ꯅꯣꯡꯃ ꯄꯥꯟꯕꯗ ꯆꯩꯔꯥꯎꯏ ꯁꯖꯤꯕꯨ ꯆꯩꯔꯥꯎꯕꯁꯤ ꯑꯌꯨꯛꯀꯤ ꯆꯥꯛ ꯆꯥꯕꯒꯤ

ꯑꯗꯨꯒ ꯌꯨꯝꯗ ꯍꯟꯖꯤꯜꯂꯒ ꯏꯃꯨꯡꯒꯤ ꯑꯍꯟ ꯑꯃ ꯃꯥꯡ ꯊꯥꯔꯒ ꯃꯌꯥꯝ ꯄꯨꯝꯅꯃꯛ ꯀꯣꯏꯁꯤꯜꯂꯒ ꯆꯥꯃꯤꯟꯅꯩ ꯑꯗꯨ ꯂꯣꯏꯔ ꯃꯇꯨꯡꯗ ꯉꯥꯛꯇꯪ ꯄꯣꯊꯥꯔꯒ ꯆꯤꯡꯗ ꯑꯩꯈꯣꯏꯒꯤ ꯆꯩꯔꯥꯎ ꯆꯤꯡ ꯀꯥꯕꯅ ꯀꯥꯏ ꯆꯩꯔꯥꯎ ꯆꯤꯡ ꯀꯥꯕꯁꯤ ꯅꯨꯡꯗꯤꯜ ꯍꯥꯏꯒꯗ꯭ꯔꯥ ꯃꯗꯨꯃ ꯅꯨꯡꯁꯥ ꯁꯥ ꯃꯇꯝꯅꯤꯅ ꯄꯨꯡ ꯑꯅꯤ ꯃꯈꯥꯏ ꯑꯍꯨꯝ ꯑꯗꯥꯏꯗꯒꯤ ꯀꯥꯕ ꯍꯧꯅꯕꯁꯨ ꯌꯥꯎꯔꯦ ꯑꯉꯥꯡ ꯃꯆꯥ ꯃꯆꯥꯕꯨꯗꯤ ꯉꯟꯇꯥ ꯆꯠꯂꯒ ꯀꯥꯅꯕꯁꯨ ꯌꯥꯎꯏ ꯆꯤꯡ ꯀꯥꯕꯁꯤꯗ ꯑꯍꯜ ꯑꯩꯈꯣꯏꯁꯨ ꯁꯥꯖꯦꯜ ꯑꯃꯒꯨꯝꯅ ꯅꯨꯡꯉꯥꯏꯕ ꯑꯃꯁꯨ ꯐꯥꯎꯏ ꯆꯤꯡꯗꯣꯟ ꯌꯧꯔ ꯀꯥꯟꯗ ꯑꯩꯈꯣꯏꯒꯤ ꯂꯥꯏ ꯀꯔꯤ ꯍꯥꯏꯅꯤ ꯃꯍꯥꯗꯦꯕ ꯍꯥꯏꯒꯗ꯭ꯔꯥ ꯀꯩꯅꯣ ꯑꯗꯨꯅ ꯂꯥꯏ ꯑꯃ ꯆꯤꯡꯗꯣꯟꯗꯨ ꯊꯝꯃꯤꯗꯨꯗ ꯂꯥꯏꯗꯨ ꯑꯩꯈꯣꯏꯅ ꯑꯉꯝꯕ ꯄꯩꯁꯥ ꯈꯔ ꯀꯠꯂꯒ ꯂꯥꯏꯗꯨ ꯈꯨꯔꯝꯃꯤ ꯑꯗꯨꯒ ꯉꯥꯏꯍꯥꯛ ꯆꯤꯡ ꯃꯊꯛꯇꯨꯗ ꯅꯨꯡꯁꯤꯠ ꯐꯨꯍꯟꯗꯅ ꯉꯥꯛꯇꯪ ꯐꯝꯗꯅ ꯃꯌꯥꯝꯁꯤ ꯋꯥꯔꯤ ꯋꯇꯥꯏ ꯁꯥꯟꯅꯗꯅ ꯂꯩ ꯑꯗꯨꯒ ꯑꯍꯟ ꯈꯔ ꯑꯃꯅ ꯃꯣꯏꯁꯨ ꯄꯨꯟꯁꯤꯔꯣꯟ ꯁꯥꯟꯅꯗꯅ ꯋꯥꯔꯤ ꯃꯌꯥꯝ ꯀꯣꯏꯁꯤꯟꯗꯅ ꯐꯝꯃꯒ ꯂꯩ ꯑꯗꯨꯒ ꯋꯥꯔꯤ ꯑꯗꯨꯝ ꯁꯥꯟꯅꯩ ꯑꯗꯨꯒ ꯀꯨꯝꯗꯔꯛꯄ ꯀꯥꯟꯗ ꯆꯤꯡ ꯑꯉꯝꯕ ꯀꯨꯝꯗꯕꯁꯤꯗ ꯅꯥꯟꯗꯕꯁꯨ ꯌꯥꯎꯏ ꯑꯗꯨꯒ ꯑꯉꯥꯡ ꯃꯆꯥ ꯃꯆꯥ ꯃꯌꯥꯝꯁꯨ ꯃꯣꯏꯗꯤ ꯃꯁꯥ ꯌꯥꯡꯕꯅꯤꯅ ꯆꯦꯟꯗꯅ ꯈꯣꯠꯇꯅ ꯌꯥꯝ ꯀꯨꯏꯅ ꯃꯣꯏꯗꯤ ꯆꯤꯡꯗꯨ ꯍꯔꯥꯎꯒꯨꯝ ꯀꯔꯤꯒꯨꯝ ꯃꯣꯏꯗꯤ ꯄꯪꯀꯥ ꯀꯥꯈꯠ ꯑꯃꯨꯛ ꯀꯨꯝꯗ ꯑꯃꯨꯛ ꯀꯥꯈꯠ ꯑꯃꯨꯛ ꯀꯨꯝꯗ ꯑꯃꯨꯛ ꯀꯥꯈꯠ ꯇꯧꯗꯅ ꯃꯣꯏꯁꯤ ꯁꯥꯟꯅꯩ ꯑꯉꯥꯡꯗꯤ ꯃꯣꯏꯗꯤ ꯍꯔꯥꯎꯕꯣꯏ ꯆꯤꯡ ꯀꯥꯕꯁꯤꯗ ꯑꯗ ꯑꯍꯟ ꯈꯔ ꯈꯔ ꯑꯣꯏꯕꯁꯤꯡꯁꯤꯗꯤ ꯆꯤꯡꯁꯤ ꯑꯃꯨꯛ ꯀꯥꯔꯨꯕꯗ ꯑꯅꯤꯔꯛ ꯁꯨꯅ ꯀꯥꯕꯗ ꯋꯥꯏ ꯏꯁꯥꯁꯤ ꯌꯥꯝꯅ ꯑꯉꯥꯡ ꯉꯥꯛꯇ ꯃꯁꯤꯡ ꯈꯪꯗꯒꯩ ꯀꯥꯏꯗ ꯑꯗꯨꯝ ꯑꯃꯨꯛ ꯀꯥꯈꯠꯂꯤ ꯑꯃꯨꯛ ꯀꯨꯝꯗꯩ ꯇꯧꯗꯅ ꯑꯗꯨꯒ ꯆꯤꯡꯒꯣꯡꯗꯁꯨ ꯀꯔꯤ ꯍꯥꯏꯅꯤ ꯑꯩꯈꯣꯏꯒꯤ ꯑꯗꯨ ꯂꯨꯛꯃꯥꯏ ꯄꯥꯟꯕꯤ ꯃꯐꯝ ꯄꯣꯠꯐꯝ ꯃꯆꯥ ꯃꯆꯥ ꯐꯝꯗꯅ ꯍꯩ ꯃꯍꯤ ꯌꯣꯟꯗꯅ ꯑꯗꯒꯤ ꯑꯆꯥꯄꯣꯠ ꯑꯇꯩ ꯑꯇꯩ ꯌꯣꯟꯗꯅ ꯑꯗꯨꯝ ꯂꯩ ꯆꯤꯡꯒꯣꯡꯗꯁꯨ ꯃꯌꯥꯝ ꯑꯗꯨꯝ ꯉꯥꯏꯍꯥꯛ ꯉꯥꯏꯍꯥꯛ ꯄꯣꯊꯥꯅꯗꯅ ꯂꯩꯌꯦ ꯑꯗꯨꯒ ꯌꯨꯝꯗ ꯍꯟꯖꯤꯜꯂꯒ ꯑꯃꯨꯛ ꯅꯨꯡꯗꯥꯡꯋꯥꯏꯔꯝꯁꯤꯗ ꯑꯃꯨꯛ ꯉꯁꯥꯏ ꯑꯌꯨꯛꯀꯤ ꯆꯥꯛ ꯏꯁꯤꯡ ꯆꯥꯕꯒꯤ ꯑꯗꯨ ꯇꯨꯝꯅꯕꯅꯦꯅ ꯍꯩ ꯃꯍꯤ ꯊꯛꯄ ꯌꯥꯎꯏ ꯑꯃ ꯇꯧꯕꯁꯨ ꯌꯥꯎꯏ ꯑꯗꯨꯒ ꯅꯣꯡꯉꯥꯜꯂꯒ ꯑꯃꯨꯛ ꯉꯔꯥꯡ ꯆꯩꯔꯥꯎꯔꯨꯔꯕꯅꯤꯅ ꯉꯁꯤꯗꯤ ꯑꯦꯟꯁꯥꯡ ꯑꯆꯝꯕ ꯆꯥꯖꯦꯅ ꯑꯦꯟꯁꯥꯡ ꯑꯆꯝꯕ ꯊꯥꯎ ꯊꯨꯝ ꯉꯧꯗꯕ ꯑꯦꯟꯁꯥꯡ ꯆꯝꯊꯣꯡ ꯊꯣꯡꯉꯒ ꯆꯥꯗꯅ ꯇꯧꯏ